ꯃꯅꯤꯄꯨꯔꯗ ꯂꯩ ꯌꯥꯝꯅ ꯌꯣꯟꯕ ꯃꯇꯝꯁꯦ ꯏꯁꯄ꯭ꯔꯤꯡ ꯁꯤꯖꯟꯗꯅꯦ ꯐꯦꯕ꯭ꯔꯔꯤꯗꯒꯤ ꯑꯦꯄ꯭ꯔꯤꯜ ꯐꯥꯎꯕ ꯁꯤꯒꯤ ꯃꯇꯝꯗꯁꯦ ꯂꯩꯒꯤ ꯐꯦꯁꯇꯤꯕꯜꯁꯒ ꯔꯤꯂꯤꯖꯁ ꯏꯕꯦꯟꯁ ꯌꯥꯝ ꯂꯩꯕꯒꯤ ꯂꯩꯁꯦ ꯌꯥꯝ ꯄꯥꯝꯕ ꯗꯤꯃꯥꯟ ꯇꯧꯕꯅꯤ ꯂꯩꯒꯤ ꯃꯈꯜ ꯌꯥꯝꯅ ꯌꯣꯟꯕ ꯑꯁꯤꯒꯤ ꯃꯇꯝꯗꯨꯗꯁꯦ ꯔꯣꯁꯦꯁ ꯃꯦꯔꯤꯒꯣꯜ ꯀ꯭ꯔꯤꯁꯦꯟꯊꯤꯃꯁ ꯑꯣꯔꯀꯤꯠꯁ ꯂꯤꯂꯤꯁ ꯒ꯭ꯂꯦꯗꯤꯂꯁ ꯑꯁꯤꯒꯨꯝꯕ ꯂꯩꯁꯦ ꯐꯖꯅ ꯆꯠꯂꯦ ꯑꯩꯈꯣꯏ ꯃꯅꯤꯄꯨꯔꯗ ꯑꯁꯤꯒꯨꯝꯕ ꯃꯇꯝꯗ ꯍꯩ ꯂꯩ ꯊꯥꯕꯁꯤꯡꯅ ꯐꯖꯅ ꯄ꯭ꯔꯤꯄꯤꯌꯔ ꯇꯧꯕꯅꯤ ꯃꯣꯏꯒꯤ ꯌꯣꯟꯕꯗꯨꯗ ꯈ꯭ꯋꯥꯏꯗꯒꯤ ꯃꯤꯅ ꯄꯥꯝꯕ ꯈ꯭ꯋꯥꯏꯗꯒꯤ ꯐꯖꯅ ꯂꯩ ꯄꯨꯊꯣꯛꯅꯤꯡꯉꯥꯏꯒꯤ ꯑꯃꯁꯨꯡ ꯏꯁꯥꯗꯁꯨ ꯄ꯭ꯔꯣꯐꯤꯠ ꯈꯔ ꯊꯣꯛꯄ ꯄ꯭ꯔꯤꯄꯔꯦꯁꯟꯁꯤꯡꯁꯦ ꯂꯣꯛꯄꯒꯤ ꯃꯇꯝꯁꯦ ꯑꯌꯨꯛ ꯅꯨꯃꯤꯗꯥꯡ ꯑꯣꯏꯅ ꯂꯣꯛꯄꯅꯤ ꯂꯩꯒꯤ ꯐ꯭ꯔꯦꯁꯅꯦꯁ ꯃꯦꯟꯇꯦꯟ ꯇꯧꯕꯒꯤ ꯀꯠ ꯇꯧꯕꯒꯤꯁꯨ ꯑꯆꯨꯝꯕ ꯇꯦꯛꯅꯤꯛ ꯑꯣꯏꯅ ꯁꯤꯖꯤꯟꯅꯕꯅꯤ ꯍꯣꯔꯦꯟ ꯄꯥꯝꯕꯤꯁꯤ ꯑꯃꯨꯛ ꯆꯣꯡꯈꯠꯅꯤꯡꯉꯥꯏꯒꯤ ꯂꯣꯛꯄ ꯂꯣꯏꯔꯀꯥꯟꯇ ꯂꯩꯒꯤ ꯀꯂꯔꯗꯒꯤ ꯃꯈꯜ ꯃꯈꯜꯗꯨꯁꯦ ꯇꯣꯉꯥꯟ ꯇꯣꯉꯥꯟꯅ ꯊꯝꯕꯅꯤ ꯂꯩꯒꯤ ꯀ꯭ꯋꯥꯂꯤꯇꯤ ꯁꯥꯏꯖꯒ ꯀꯂꯔ ꯑꯣꯏꯅ ꯑꯗꯨꯒ ꯃꯣꯠꯄꯒꯨꯝꯕ ꯁꯦꯡꯗꯣꯛꯄꯅꯤ ꯑꯃꯁꯨꯡ ꯀꯟꯗꯤꯁꯟꯅꯤꯡꯁꯨ ꯇꯧꯕꯅꯤ ꯂꯩꯒꯤ ꯐꯥꯏꯐ ꯁꯥꯡꯍꯟꯅꯤꯡꯉꯥꯏꯒꯤ ꯂꯩ ꯃꯥꯟꯅꯕ ꯃꯈꯜꯁꯤꯡꯁꯦ ꯄꯨꯜꯂꯒ ꯐꯖꯅ ꯄꯦꯄꯔꯒꯨꯝꯕꯅ ꯔꯕꯤꯡ ꯇꯧꯏ ꯆꯞꯄ ꯀꯥꯟꯇ ꯄ꯭ꯔꯣꯇꯦꯛꯁꯟ ꯇꯧꯅꯤꯡꯉꯥꯏꯒꯤ ꯑꯗꯨꯒ ꯃꯁꯤꯡꯒꯤ ꯄꯤꯛꯀꯦꯠꯁ ꯈꯨꯗꯤꯡ ꯃꯈꯜ ꯃꯃꯜ ꯂꯦꯕꯦꯜ ꯇꯧꯕꯤꯕꯅꯤ ꯂꯩ ꯃꯌꯥꯝꯁꯦ ꯑꯌꯥꯝꯕ ꯍ꯭ꯌꯨꯃꯤꯛ ꯂꯩꯕ ꯖꯒꯥꯗ ꯊꯝꯕꯅꯤ ꯐ꯭ꯔꯤꯁꯒꯨꯝꯕꯁꯨ ꯁꯤꯖꯤꯟꯅꯕꯅꯤ ꯂꯩꯔꯗꯤ ꯂꯝꯕꯤꯗ ꯇ꯭ꯔꯥꯟꯁꯄꯣꯔꯇꯦꯁꯟꯁꯨ ꯐꯖꯅ ꯀꯤꯌꯔ ꯇꯧꯔꯒ ꯆꯠꯄꯅꯤ ꯒꯥꯔꯤꯁꯨ ꯊꯝꯕ ꯃꯐꯝ ꯆꯥꯎꯕꯁꯤꯡꯅ ꯁꯤꯖꯤꯟꯅꯩ ꯃꯥꯔꯀꯦꯠꯇꯁꯨ ꯐꯖꯅ ꯑꯣꯏꯅ ꯁ꯭ꯇꯣꯜꯁꯦ ꯁꯦꯝꯕꯅꯤ ꯁꯣꯁꯦꯜ ꯃꯤꯗꯤꯌꯥꯗ ꯏꯁꯥꯅꯁꯨ ꯌꯥꯝꯅ ꯄ꯭ꯔꯣꯃꯣꯠ ꯇꯧꯕꯅꯤ ꯃꯃꯜꯁꯨ ꯌꯥꯝ ꯀꯝꯄꯤꯇꯤꯇꯤꯞ ꯑꯣꯏꯅ ꯊꯝꯕꯅꯤ ꯑꯁꯤꯒꯨꯝꯕ ꯄ꯭ꯔꯤꯄꯦꯔꯦꯁꯟꯁꯦ ꯍꯩ ꯂꯩ ꯊꯥꯕꯁꯤꯡꯅ ꯂꯩ ꯌꯥꯝꯅ ꯌꯣꯟꯕ ꯃꯇꯝꯗ ꯇꯧꯕꯅꯤ